ꯑꯩꯈꯣꯏꯅ ꯆꯥꯛ ꯊꯣꯡꯕ ꯃꯇꯝꯗ ꯑꯍꯥꯟꯕꯗ ꯏꯔꯨꯖꯊꯣꯛꯑꯅꯤ ꯏꯔꯨꯊꯣꯛꯄ ꯂꯣꯏꯔꯒ ꯆꯥꯛꯈꯨꯝ ꯆꯪꯕ ꯃꯇꯝꯗ ꯏꯃꯨꯡꯒꯤ ꯆꯥꯛꯈꯨꯝ ꯑꯗꯨ ꯃꯣꯠꯄ ꯃꯣꯠꯂꯝꯃꯒꯁꯨ ꯑꯩꯈꯣꯏꯅ ꯁꯦꯡꯗꯣꯛꯏ ꯆꯥꯛ ꯊꯣꯡꯕ ꯃꯇꯝꯗ ꯁꯣꯏꯈꯤꯗ꯭ꯔꯥ ꯍꯥꯏꯅ ꯆꯦꯛꯁꯤꯟꯅ ꯊꯣꯡꯕꯁꯨ ꯊꯣꯡꯅꯩ ꯑꯗꯨꯒ ꯀꯣꯟꯁꯨ ꯐꯦꯡꯗꯣꯛꯏ ꯑꯃꯣꯠꯄ ꯈꯨꯗꯤꯡꯃꯛꯁꯨ ꯆꯥꯝꯊꯣꯛꯏ ꯐꯠꯇꯕ ꯈꯨꯗꯤꯡꯃꯛꯁꯨ ꯂꯣꯏꯅ ꯄꯦꯛꯊꯣꯛꯏ ꯑꯗꯨꯒ ꯀꯔꯤ ꯍꯥꯎꯅꯕ ꯊꯨꯝꯅꯕ ꯆꯦꯛꯁꯤꯟꯅꯁꯨ ꯊꯣꯡꯕ ꯌꯥꯎꯋꯤ